ꯏ ꯍꯜꯂꯣ ꯚꯥꯏ ꯑꯩ ꯁꯣꯝꯗ ꯑꯗꯨꯝ ꯂꯩꯔꯤ ꯅꯪꯗꯤ ꯑꯣ ꯌꯥꯏꯅꯦ ꯉꯁꯤꯗꯤ ꯑꯩꯁꯨ ꯊꯕꯛ ꯂꯩꯇꯕꯅꯤꯅ ꯆꯠꯁꯦ ꯌꯥꯏꯌꯦ ꯑꯗꯨꯝ ꯑꯩꯁꯨꯨ ꯆꯠꯅꯤꯡꯕꯅꯦ ꯑꯗꯨ ꯃꯥ ꯂꯩꯇꯕꯒꯤ ꯅꯪꯅ ꯍꯧꯔꯛꯑꯗꯤ ꯌꯥ ꯐꯔꯦ ꯌꯥꯝ ꯅꯨꯡꯉꯥꯏꯔꯦ ꯍꯣꯔꯦꯟ ꯑꯗꯨꯝ ꯑꯆꯥꯄꯣꯠ ꯀꯨꯝꯕ ꯑꯆꯥꯄꯣꯠ ꯀꯨꯝꯕ ꯑꯗꯨꯝ ꯄꯨ ꯄꯨꯁꯦ ꯍꯣꯔꯦꯟ ꯆꯥꯅꯕ ꯍꯣꯇꯦꯜꯗ ꯎꯝ ꯑꯗꯨ ꯑꯣꯏꯔꯗꯤ ꯍꯣꯔꯦꯟ ꯄꯨꯡ ꯀꯌꯥ ꯑꯗꯨꯋꯥꯏ ꯆꯠꯁꯤꯔꯥ ꯑꯗꯨ ꯑꯣꯏꯔꯗꯤ ꯍꯣꯔꯦꯟ ꯀꯣꯜ ꯇꯧꯔꯛꯑꯒꯦꯀꯣ ꯊꯝꯃꯒꯦ ꯕꯥꯏ ꯌꯦꯟ